ꯑꯧ ꯃꯥꯅꯦ ꯍꯥꯟꯅꯒꯤꯗꯨ ꯐꯠꯇ꯭ꯔꯕꯅꯤꯅ ꯍꯤꯗꯥꯛ ꯑꯅꯧꯕ ꯑꯃ ꯂꯩꯔꯒ ꯆꯥꯕꯤꯔꯣ ꯃꯃꯤꯡꯗꯨꯅ ꯑꯩ ꯍꯥꯏꯖꯔꯛꯑꯒꯦ ꯑꯗꯨꯃꯥꯏꯅ ꯀꯣꯛ ꯅꯨꯡꯉꯥꯏꯇꯕꯒꯤ ꯆꯤꯛꯄꯒꯤ ꯂꯩꯕꯅꯦ ꯑꯗꯨ ꯑꯣꯏꯅ ꯂꯧꯔꯒ ꯆꯥꯕꯤꯔꯣ ꯑꯣ ꯑꯃꯨꯛ ꯀ꯭ꯂꯤꯅꯤꯛꯇ ꯑꯃꯨꯛ ꯂꯥꯛꯄꯤꯔꯣ ꯑꯗꯨꯒ ꯑꯃꯨꯛ ꯆꯦꯛ ꯇꯧꯔꯒ ꯑꯃꯨꯛ ꯑꯅꯧꯕ ꯑꯃ ꯁꯤꯜꯂꯁꯦ